ꯑꯍꯥꯟꯕꯗ ꯑꯩꯅ ꯄꯥꯝꯒꯅꯤ ꯍꯥꯏꯅ ꯈꯜꯂꯨꯗꯕ ꯑꯗꯨꯕꯨ ꯂꯣꯏꯁꯤꯜꯂꯛꯄ ꯃꯇꯝꯗ ꯌꯥꯝꯅ ꯄꯥꯝꯂꯛꯈꯤꯕ ꯌꯥꯝꯅ ꯃꯣꯇꯤꯞ ꯑꯣꯏꯔꯛꯈꯤꯕ ꯌꯥꯝꯅ ꯏꯟꯇꯔꯦꯁ ꯑꯣꯏꯔꯛꯈꯤꯕ ꯂꯥꯏꯔꯤꯛ ꯑꯗꯨꯒꯤ ꯃꯃꯤꯡꯗꯤ ꯔꯤꯆ ꯗꯦꯠ ꯄꯣꯔ ꯗꯦꯠ ꯍꯥꯏꯔꯤꯕ ꯔꯤꯁ ꯗꯦꯠ ꯄꯣꯔ ꯗꯦꯠ ꯍꯥꯏꯔꯤꯕ ꯂꯥꯏꯔꯤꯛ ꯑꯁꯤ ꯔꯣꯕꯥꯔꯠ ꯀꯤꯑꯣꯁꯈꯤꯅ ꯏꯕ ꯐꯥꯏꯅꯥꯟꯁꯀꯤ ꯃꯇꯥꯡꯗ ꯏꯕ ꯑꯗꯨꯒꯨꯝꯂꯕ ꯂꯥꯏꯔꯤꯛ ꯑꯃꯅꯤ ꯍꯥꯏꯔꯤꯕ ꯂꯥꯏꯔꯤꯛ ꯑꯁꯤ ꯃꯇꯧ ꯀꯔꯝꯅ ꯀꯔꯝꯕ ꯁꯦꯟꯇꯦꯟꯁ ꯀꯔꯝꯕ ꯋꯥꯔꯠ ꯀꯔꯝꯕ ꯄꯦꯄꯔ ꯄꯥꯔꯨꯕꯀꯥꯟꯗ ꯑꯩꯅ ꯏꯟꯇꯔꯦꯁ ꯑꯣꯏꯈꯤꯒꯦ ꯍꯥꯏꯕ ꯇꯥꯔꯒꯗꯤ ꯑꯩꯅ ꯐꯪꯂꯤꯕ ꯑꯩꯅ ꯄꯥꯏꯔꯤꯕ ꯄꯩꯁꯥ ꯄꯩꯁꯥ ꯑꯁꯤꯒꯤ ꯚꯦꯂ꯭ꯌꯨꯅꯤ ꯄꯩꯁꯥ ꯍꯥꯏꯕꯁꯤ ꯚꯦꯂ꯭ꯌꯨꯅꯤ ꯍꯥꯏꯔꯤꯕ ꯁꯦꯟꯇꯦꯟꯁ ꯄꯩꯁꯥ ꯌꯥꯝꯅ ꯄꯥꯏꯔꯤꯕ ꯃꯈꯩ ꯅꯪꯒꯤ ꯚꯦꯂ꯭ꯌꯨ ꯋꯥꯡꯉꯤ ꯄꯩꯁꯥ ꯌꯥꯝꯅ ꯄꯥꯏꯗ꯭ꯔꯤꯕ ꯃꯈꯩ ꯅꯪꯒꯤ ꯚꯦꯂ꯭ꯌꯨ ꯅꯦꯝꯃꯤ ꯍꯥꯏꯔꯤꯕ ꯁꯦꯟꯇꯦꯟꯁ ꯑꯁꯦ ꯑꯁꯤ ꯄꯥꯔꯨꯕ ꯃꯇꯝꯗ ꯑꯩꯅ ꯎꯔꯨꯕ ꯃꯇꯝꯗ ꯑꯗꯨꯛꯀꯤ ꯃꯇꯤꯛ ꯄꯥꯅꯤꯡꯂꯛꯈꯤ ꯁꯤꯒꯤ ꯂꯥꯏꯔꯤꯛꯁꯤ ꯑꯁꯤꯒꯤ ꯂꯥꯏꯔꯤꯛꯁꯤ ꯁꯝꯂꯞꯅ ꯍꯥꯏꯕ ꯃꯇꯝꯗ ꯑꯗꯨꯒꯨꯝꯂꯕ ꯅꯨꯄꯥ ꯃꯆꯥ ꯑꯃ ꯑꯏꯕ ꯑꯁꯤꯒꯤ ꯃꯄꯥ ꯑꯅꯤ ꯁꯨꯏ ꯍꯥꯏꯕꯗꯤ ꯔꯤꯁ ꯗꯦꯠ ꯌꯥꯝꯅ ꯏꯅꯥꯛꯈꯨꯟꯕ ꯃꯄꯥ ꯑꯃꯁꯨꯡ ꯌꯥꯝꯅ ꯂꯥꯏꯔꯕ ꯃꯄꯥ ꯌꯥꯝꯅ ꯂꯥꯏꯔꯕ ꯃꯄꯥ ꯑꯁꯤ ꯃꯥꯒꯤ ꯃꯄꯥ ꯑꯁꯦꯡꯕꯅꯤ ꯑꯗꯨꯗꯨꯒ ꯌꯥꯝꯅ ꯏꯅꯥꯛꯈꯨꯟꯕ ꯄꯩꯁꯥ ꯄꯥꯏꯕ ꯑꯗꯨꯒꯨꯝꯂꯕ ꯃꯄꯥ ꯑꯁꯤꯅ ꯃꯥꯒꯤ ꯃꯄꯥꯒꯤ ꯃꯃꯥꯟꯅꯕꯅꯤ ꯑꯅꯤꯃꯛ ꯃꯥꯒꯤ ꯃꯄꯥꯗꯧꯅ ꯂꯩ ꯃꯄꯥꯒ ꯆꯞ ꯃꯥꯟꯅꯅ ꯑꯅꯤꯃꯛ ꯌꯦꯡꯃꯤꯟꯅꯩ ꯑꯗꯨꯒ ꯔꯤꯁ ꯗꯦꯠ ꯄꯩꯁꯥ ꯄꯥꯏꯕ ꯃꯄꯥ ꯑꯁꯦ ꯑꯁꯤꯁꯤꯅ ꯃꯉꯣꯟꯗ ꯃꯇꯧ ꯀꯔꯝꯅ ꯄꯩꯁꯥ ꯄꯥꯏꯒꯅꯤ ꯃꯇꯧ ꯀꯔꯝꯅ ꯄꯩꯁꯥ ꯇꯥꯟꯒꯅꯤ ꯃꯇꯧ ꯀꯔꯝꯅ ꯑꯦꯗꯚꯥꯟꯇꯦꯖ ꯂꯧꯒꯅꯤ ꯃꯇꯧ ꯀꯔꯝꯅ ꯑꯩꯈꯣꯏ ꯄꯨꯟꯁꯤ ꯑꯁꯦ ꯍꯤꯡꯒꯅꯤ ꯍꯥꯏꯕꯗꯨ ꯇꯥꯛꯄꯤ ꯑꯗꯨꯗꯒ ꯃꯄꯥ ꯃꯥꯒꯤ ꯂꯥꯏꯔꯕ ꯃꯄꯥ ꯑꯁꯤꯅ ꯃꯉꯣꯟꯗ ꯃꯇꯧ ꯀꯔꯝꯅ ꯂꯥꯏꯔꯕꯁꯦ ꯍꯤꯡꯕꯒꯦ ꯏꯅꯥꯛꯈꯨꯟꯕꯒꯤ ꯃꯈꯥ ꯇꯥꯡꯉꯒ ꯃꯈꯥ ꯄꯣꯜꯂꯒ ꯍꯤꯡꯕꯒꯦ ꯍꯥꯏꯕꯗꯨꯒꯤ ꯃꯇꯥꯡꯗ ꯇꯥꯛꯄꯤ ꯍꯥꯏꯔꯤꯕ ꯂꯥꯏꯔꯤꯛ ꯑꯁꯤꯁꯦ ꯄꯤꯛꯊ꯭ꯔꯤꯕꯤ ꯋꯥꯔꯜ ꯋꯥꯏꯠꯀꯤ ꯑꯣꯏꯅ ꯑꯗꯨꯛꯀꯤ ꯃꯇꯤꯛ ꯁꯤꯠꯄ ꯑꯗꯨꯛꯀꯤ ꯃꯇꯤꯛ ꯌꯣꯟꯈꯤꯕ ꯂꯥꯏꯔꯤꯛ ꯑꯃꯅꯤ ꯑꯁꯤꯒꯤ ꯂꯥꯏꯔꯤꯛ ꯑꯁꯤꯗꯒꯤ ꯌꯨꯠ ꯀꯌꯥ ꯑꯃ ꯃꯥꯏ ꯄꯥꯛꯈ꯭ꯔꯦ ꯑꯁꯤꯒꯤ ꯂꯥꯏꯔꯤꯛ ꯑꯁꯤꯒꯤ ꯄꯥꯔꯨꯕꯗꯒꯤ ꯃꯇꯧ ꯀꯔꯝꯅ ꯄꯩꯁꯥ ꯇꯥꯟꯒꯅꯤ ꯃꯇꯧ ꯀꯔꯝꯅ ꯃꯤꯑꯣꯏꯕꯁꯦ ꯍꯤꯡꯒꯅꯤ ꯃꯇꯧ ꯀꯔꯝꯅ ꯑꯦꯗꯚꯥꯟꯇꯦꯖ ꯂꯧꯒꯅꯤ ꯃꯇꯧ ꯀꯔꯝꯅ ꯄꯩꯁꯥꯒꯤ ꯈꯣꯡꯒꯨꯟ ꯂꯤꯒꯅꯤ ꯍꯥꯏꯕꯑꯁꯤ ꯈꯪꯂꯛꯄꯗꯒꯤ ꯌꯨꯠ ꯑꯣꯏꯕꯁꯤꯡꯅ ꯑꯗꯨꯛꯀꯤ ꯃꯇꯤꯛ ꯄꯥꯅꯈꯤꯕ ꯑꯗꯨꯛꯀꯤ ꯃꯇꯤꯛ ꯅꯨꯡꯉꯥꯏꯈꯤꯕ ꯑꯗꯨꯛꯀꯤ ꯃꯇꯤꯛ ꯃꯣꯇꯤꯞ ꯑꯣꯏꯈꯤꯕ ꯑꯗꯨꯒꯨꯝꯂꯕ ꯂꯥꯏꯔꯤꯛ ꯑꯃꯅꯤ ꯑꯁꯤꯒꯤ ꯂꯥꯏꯔꯤꯛ ꯑꯁꯤꯅ ꯌꯨꯠ ꯀꯌꯥꯒꯤ ꯄꯨꯟꯁꯤꯕꯨ ꯍꯣꯡꯗꯣꯛꯄꯤꯈ꯭ꯔꯦ ꯌꯨꯠ ꯂꯥꯏꯔꯕ ꯀꯌꯥꯒꯤ ꯏꯅꯥꯛ ꯈꯨꯜꯍꯟꯕꯤꯈ꯭ꯔꯦ ꯑꯗꯨꯛꯀꯤ ꯃꯇꯤꯛ ꯀꯥꯟꯅꯕ ꯄꯤꯈꯤ ꯑꯁꯤꯒꯤ ꯂꯥꯏꯔꯤꯛ ꯑꯁꯤꯅ ꯏꯁꯥꯃꯛꯇꯁꯨ ꯑꯗꯨꯛꯀꯤ ꯃꯇꯤꯛ ꯀꯥꯟꯅꯕ ꯄꯤ ꯑꯩ ꯏꯁꯥꯃꯛ ꯍꯧꯖꯤꯛ ꯗ꯭ꯔꯣꯞ ꯁꯤꯞꯄꯤꯡ ꯇꯧꯖꯔꯤ ꯑꯁꯤꯒꯤ ꯂꯥꯏꯔꯤꯛ ꯑꯁꯤ ꯄꯥꯔꯨꯕ ꯃꯇꯝꯗ ꯗ꯭ꯔꯣꯞ ꯁꯤꯞꯄꯤꯡ ꯍꯥꯏꯕꯁꯤ ꯀꯔꯤꯅꯣ ꯑꯩ ꯈꯪꯂꯝꯗꯦ ꯕꯤꯖꯤꯅꯦꯁ ꯍꯥꯏꯕꯁꯦ ꯑꯩꯅ ꯑꯉꯥꯡ ꯑꯣꯏꯔꯤꯉꯩꯗ ꯈꯜꯂꯝꯕꯗꯤ ꯕꯖꯥꯔꯗ ꯊꯣꯛꯑꯒ ꯗꯨꯀꯥꯟ ꯐꯝꯃꯨꯕ ꯄꯣꯠ ꯁꯞꯄ꯭ꯂꯥꯏ ꯇꯧꯔꯨꯕ ꯑꯗꯨꯈꯛꯂ ꯈꯜꯂꯝꯃꯤ ꯕꯠ ꯑꯗꯨꯕꯨ ꯍꯧꯖꯤꯛꯇꯤ ꯔꯤꯁ ꯗꯦꯠ ꯑꯃꯁꯨꯡ ꯄꯣꯔ ꯗꯦꯠ ꯑꯗꯣ ꯑꯩꯅ ꯄꯥꯔꯨꯕ ꯃꯇꯝꯗꯗꯤ ꯄꯩꯁꯥ ꯇꯥꯟꯐꯝꯁꯦ ꯑꯗꯨꯛꯀꯤ ꯃꯇꯤꯛ ꯆꯥꯎꯔꯝꯂꯦ ꯌꯥꯝꯅ ꯄꯥꯛꯂꯕ ꯂꯨꯔꯕ ꯁꯃꯨꯗ꯭ꯔꯒꯨꯝꯅ ꯄꯩꯁꯥ ꯇꯥꯟꯐꯝꯁꯨ ꯌꯥꯝꯅ ꯄꯥꯛꯂꯝꯃꯤ ꯌꯥꯝꯅ ꯂꯨꯔꯝꯃꯤ ꯌꯥꯝꯅ ꯏꯁꯀꯣꯞ ꯌꯥꯝ ꯆꯥꯎꯔꯝꯃꯤ ꯑꯗꯨꯒꯨꯝꯅ ꯔꯤꯁ ꯗꯦꯠ ꯄꯣꯔ ꯗꯦꯠ ꯍꯥꯏꯔꯤꯕ ꯂꯥꯏꯔꯤꯛ ꯑꯁꯦ ꯑꯩꯅ ꯄꯥꯔꯨꯕ ꯃꯇꯝꯗꯗꯤ ꯑꯗꯨꯛꯀꯤ ꯃꯇꯤꯛ ꯂꯥꯏꯅ ꯑꯩꯅ ꯊꯕꯛ ꯑꯁꯦ ꯍꯧꯕ ꯍꯧꯈꯤ ꯑꯩ ꯍꯧꯖꯤꯛ ꯍꯧꯖꯤꯛ ꯏꯁꯥꯃꯛ ꯗ꯭ꯔꯣꯞ ꯁꯤꯞꯄꯤꯡ ꯇꯧꯖꯔꯤ ꯌꯨꯅꯥꯏꯇꯦꯠ ꯏꯁꯇꯦꯠꯇ ꯑꯩꯒꯤ ꯄ꯭ꯔꯗꯛ ꯃꯈꯩ ꯌꯣꯟꯖꯔꯤ ꯑꯩ ꯏꯁꯥꯃꯛ ꯃꯅꯤꯄꯨꯔꯗ ꯌꯨꯝꯗ ꯐꯝꯅ ꯐꯝꯅ ꯑꯩ ꯏꯁꯥꯒꯤ ꯄ꯭ꯔꯗꯛ ꯌꯣꯜꯂꯤ ꯀꯅꯥꯒꯤ ꯃꯇꯦꯡꯗꯒꯤ ꯑꯩ ꯔꯤꯁ ꯗꯦꯠ ꯑꯃꯁꯨꯡ ꯄꯣꯔ ꯗꯦꯠ ꯍꯥꯏꯔꯤꯕ ꯂꯥꯏꯔꯤꯛ ꯑꯁꯦ ꯑꯁꯤ ꯄꯥꯔꯨꯕ ꯃꯇꯝꯗꯒꯤ ꯑꯩꯅ ꯍꯧꯖꯈꯤꯕꯅꯤ ꯑꯩꯈꯇꯁꯨ ꯅꯠꯇꯦ ꯋꯥꯔꯜ ꯋꯥꯏꯠꯀꯤ ꯑꯣꯏꯅ ꯌꯨꯠ ꯀꯌꯥ ꯑꯍꯟ ꯀꯌꯥ ꯂꯥꯏꯔꯕ ꯀꯌꯥ ꯍꯧꯖꯤꯛ ꯗ꯭ꯔꯣꯞ ꯁꯤꯞꯄꯤꯡ ꯇꯧꯔꯤ ꯐ꯭ꯔꯤ ꯂꯦꯟꯁꯤꯡ ꯇꯧꯔꯤ ꯃꯈꯜ ꯃꯈꯜꯒꯤ ꯇꯧꯔꯤ ꯏꯟꯕꯦꯁ ꯇꯧꯔꯤ ꯑꯦꯁꯦꯠ ꯊꯝꯖꯤꯜꯂꯤ ꯀꯌꯥ ꯑꯃ ꯇꯧꯔꯤ ꯀꯅꯥꯒꯤ ꯃꯇꯦꯡꯗꯒꯤ ꯔꯤꯁ ꯗꯦꯠ ꯑꯃꯁꯨꯡ ꯄꯣꯔ ꯗꯦꯠ ꯍꯥꯏꯔꯤꯕ ꯂꯥꯏꯔꯤꯛ ꯑꯁꯤꯗꯒꯤ ꯃꯈꯣꯏꯅ ꯄꯣꯔ ꯗꯦꯠ ꯑꯃꯁꯨꯡ ꯔꯤꯁ ꯗꯦꯠ ꯑꯁꯦ ꯄꯥꯔꯨꯕ ꯃꯇꯝꯗꯒꯤ ꯌꯥꯝꯅ ꯃꯣꯇꯤꯞ ꯑꯣꯏꯈꯤꯗꯨꯅ ꯃꯈꯣꯏꯅ ꯌꯥꯝꯅ ꯄꯩꯁꯥ ꯇꯥꯟꯅꯤꯡꯂꯛꯄ ꯄꯣꯛꯈꯤ ꯄꯩꯁꯥ ꯃꯇꯧ ꯀꯔꯝꯅ ꯇꯥꯟꯒꯅꯤ ꯍꯥꯏꯕꯗꯨꯁꯨ ꯍꯥꯏꯔꯤꯕ ꯂꯥꯏꯔꯤꯛ ꯔꯤꯁ ꯗꯦꯠ ꯄꯣꯔ ꯗꯦꯠ ꯔꯣꯕꯥꯔꯠ ꯔꯣꯕꯥꯔꯠ ꯅ ꯏꯕ ꯑꯗꯨꯒꯨꯝꯕ ꯂꯥꯏꯔꯤꯛ ꯑꯗꯨꯗ ꯌꯥꯎꯔꯤ